ꯏꯠ ꯍꯥꯏꯕ ꯀꯨꯝꯍꯩ ꯑꯁꯤ ꯄꯥꯡꯊꯣꯛꯏ ꯀꯔꯝꯅ ꯄꯥꯡꯊꯣꯛꯄꯅꯣ ꯍꯥꯏꯔꯕꯗꯤ ꯏꯠꯀꯤ ꯅꯨꯃꯤꯠ ꯑꯁꯤ ꯑꯩꯈꯣꯏꯅ ꯌꯥꯝꯅ ꯉꯟꯅ ꯍꯧꯒꯠꯂꯒ ꯏꯔꯨꯖ ꯃꯥꯏꯊꯔꯕ ꯃꯇꯨꯡ ꯅꯃꯥꯁ ꯀꯤꯗꯃꯛ ꯋꯥꯖꯨ ꯇꯧꯒꯅꯤ ꯑꯗꯨꯒ ꯏꯗꯤꯒꯥꯗ ꯆꯠꯂꯤ ꯏꯗꯤꯒꯥꯗ ꯈꯨꯟꯗꯨꯗ ꯂꯩꯕ ꯃꯤꯄꯨꯝ ꯈꯨꯗꯤꯡꯃꯛ ꯅꯃꯥꯁ ꯁꯣꯟꯃꯤꯟꯅꯩ ꯁꯣꯜꯂꯕ ꯃꯇꯨꯡ ꯂꯩꯈꯤꯗꯕꯁꯤꯡꯒꯤ ꯃꯣꯡꯐꯝꯗ ꯖꯤꯌꯥꯔꯠ ꯇꯧꯕ ꯆꯠꯂꯤ ꯆꯠꯂꯕ ꯃꯇꯨꯡꯗ ꯊꯦꯡꯅꯕ ꯏꯃꯥꯟꯅꯕ ꯑꯍꯜ ꯂꯃꯟꯁꯤꯡ ꯃꯔꯤ ꯃꯇꯥꯁꯤꯡꯕꯨ ꯁꯂꯥꯝ ꯇꯧꯔꯒ ꯃꯈꯣꯏꯕꯨ ꯑꯩꯈꯣꯏꯒꯤ ꯌꯨꯝꯗ ꯆꯥꯛ ꯆꯥꯅꯕ ꯏꯟꯚꯥꯏꯠ ꯇꯧꯏ ꯃꯈꯣꯏꯅꯁꯨ ꯑꯩꯈꯣꯏꯗ ꯂꯥꯛꯂꯒ ꯆꯥꯃꯤꯟꯅꯩ ꯃꯈꯣꯏꯒꯤꯗꯁꯨ ꯑꯩꯈꯣꯏꯅ ꯆꯥꯏ ꯂꯩ ꯅꯨꯃꯤꯠ ꯑꯁꯤꯗ ꯂꯩꯇ ꯂꯥꯏꯔꯕ ꯈꯨꯗꯤꯡꯃꯛ ꯏꯅꯥꯛꯈꯨꯟꯕ ꯄꯩꯁꯥ ꯄꯥꯏꯕꯁꯤꯡꯅ ꯃꯈꯣꯏꯕꯨ ꯁꯧꯒꯠꯄꯤꯔꯒ ꯑꯃꯠꯇ ꯑꯣꯏꯅ ꯄꯨꯜꯂꯞ ꯃꯥꯟꯅꯅꯕꯒꯤ ꯃꯑꯣꯡꯗ ꯃꯈꯣꯏꯁꯨ ꯑꯍꯥꯎꯕ ꯑꯊꯨꯝꯕ ꯆꯥꯅꯍꯜꯂꯤ ꯄꯥꯈꯪ ꯃꯆꯥꯁꯤꯡꯅ ꯀꯣꯏꯕ ꯆꯠꯂꯤ ꯅꯍꯥ ꯑꯣꯏꯕꯁꯤꯡꯅ ꯗꯨꯀꯥꯟꯗ ꯅꯣꯡꯃꯩ ꯂꯩꯔꯒ ꯁꯥꯅꯕꯁꯨ ꯌꯥꯎꯏ ꯑꯌꯥꯝꯕꯅ ꯏꯃꯨꯡ ꯈꯨꯗꯤꯡꯃꯛ ꯅꯨꯃꯤꯠ ꯑꯁꯤꯗ ꯍꯔꯥꯎ ꯇꯌꯥꯝꯅ ꯂꯩ ꯅꯤꯉꯣꯜ ꯑꯣꯏꯕꯤꯁꯤꯡꯅ ꯃꯄꯥꯝꯗ ꯆꯠꯂꯤ ꯄꯤꯕꯥꯁꯤꯡꯅ ꯅꯤꯉꯣꯜ ꯑꯣꯏꯕꯤꯁꯤꯡꯕꯨ ꯆꯥꯛꯀꯧꯅꯩ ꯐꯤꯁꯇꯤꯕꯦꯟ ꯑꯁꯤꯒꯤ ꯑꯃꯠꯇ ꯉꯥꯏꯔꯕ ꯄꯥꯟꯗꯝꯅꯤ ꯐꯦꯁꯇꯤꯕꯦꯟ ꯑꯁꯤ ꯆꯍꯤ ꯑꯃꯗ ꯑꯅꯤꯔꯛ ꯇꯧꯏ ꯑꯗꯨꯕꯨ ꯐꯦꯁꯇꯤꯕꯦꯟ ꯑꯁꯤꯅ ꯆꯍꯤ ꯑꯃꯗ ꯑꯅꯤꯔꯛ ꯇꯧꯕꯅꯤꯅ ꯌꯥꯝꯅ ꯃꯒꯨꯟ ꯂꯩꯅ ꯂꯧꯅꯩ ꯏꯠ ꯂꯥꯛꯄꯗ ꯌꯥꯝꯅ ꯍꯔꯥꯎꯅꯩ ꯑꯍꯟ ꯑꯍꯟꯕ ꯐꯤ ꯁꯦꯠꯅꯩ ꯗꯨꯀꯥꯟꯗꯒꯤ ꯑꯍꯟꯕ ꯐꯤ ꯂꯩꯔꯒ ꯁꯦꯠꯂꯤ ꯅꯨꯃꯤꯠ ꯑꯁꯤꯗ ꯃꯅꯝ ꯅꯨꯡꯁꯤꯕ ꯑꯇꯔꯅꯆꯤꯡꯕ ꯀꯌꯥꯁꯨ ꯐꯤꯔꯣꯜꯗ ꯆꯥꯏꯅꯩ ꯑꯁꯤꯅꯤ ꯃꯇꯧ ꯀꯔꯝꯅ ꯄꯥꯡꯊꯣꯛꯄꯒꯦ ꯍꯥꯏꯕꯒꯤ ꯐꯦꯁꯇꯤꯕꯦꯟ ꯑꯁꯤ ꯃꯇꯧ ꯀꯔꯝꯅ ꯄꯥꯡꯊꯣꯛꯄꯅꯣ ꯍꯥꯏꯕꯁꯤ